ꯑꯩꯈꯣꯏꯅ ꯇꯦꯛꯅꯣꯂꯣꯖꯤꯒꯤ ꯇꯦꯛꯅꯣꯂꯣꯖꯤꯁꯤ ꯂꯩꯕꯅ ꯑꯩꯈꯣꯏꯅ ꯖꯣꯕ ꯃꯌꯥꯝꯁꯤꯡꯁꯤ ꯂꯣꯏꯅ ꯏꯔꯥꯏ ꯂꯥꯏꯅ ꯈꯪꯉꯤ ꯑꯩꯒꯤ ꯏꯁꯃꯥꯔꯠ ꯐꯣꯟꯁꯤꯒꯤ ꯃꯇꯦꯡꯁꯤꯅ ꯑꯗꯨꯝ ꯊꯕꯛꯁꯤ ꯀꯔꯝ ꯀꯔꯝꯕ ꯀꯧꯔꯤꯒꯦ ꯍꯥꯏꯕꯁꯨ ꯂꯣꯏ ꯈꯪꯉꯤ ꯃꯁꯤꯒꯤ ꯖꯣꯕ ꯑꯁꯤ ꯑꯩꯉꯣꯟꯗ ꯑꯅꯧꯕ ꯖꯣꯕ ꯍꯥꯏꯕꯗꯤ ꯄꯣꯄꯨꯂꯔ ꯑꯣꯏꯕ ꯍꯥꯏꯔꯒꯅ ꯑꯩꯈꯣꯏꯒꯤ ꯄꯣꯄꯨꯂꯔ ꯖꯣꯕꯁꯦ ꯊꯕꯛ ꯌꯨꯝꯗꯒꯤ ꯑꯗꯨꯝ ꯍꯣꯝ ꯑꯦꯁꯥꯏꯟꯃꯦꯟ ꯌꯨꯝꯗꯒꯤ ꯃꯣꯏ ꯄꯤꯔꯛꯄ ꯇꯥꯛꯁ ꯃꯌꯥꯝꯁꯤꯡꯁꯦ ꯑꯗꯨꯝ ꯇꯧꯔ ꯇꯧꯔꯒ ꯊꯥꯈꯤꯕꯗꯨꯅꯤ ꯑꯗꯨꯅꯤ ꯑꯗꯨꯒꯤ ꯖꯣꯕꯇꯨꯅꯤ